ꯑꯩꯈꯣꯏꯒꯤ ꯂꯝ ꯀꯣꯏꯕ ꯄꯨꯛꯅꯤꯡ ꯆꯤꯡꯁꯤꯟꯅꯕ ꯃꯅꯤꯄꯨꯔꯗ ꯃꯐꯝ ꯈꯔ ꯂꯩ ꯈꯔ ꯄꯜꯂꯕꯗ ꯂꯣꯛꯇꯥꯛ ꯀꯪꯂꯥ ꯑꯗꯒꯤ ꯒꯣꯕꯤꯟꯗꯖꯤ ꯇꯦꯝꯄꯜ ꯃꯈꯣꯏ ꯈꯔꯁꯤ ꯄꯨꯕꯤꯔꯒꯗꯤ ꯃꯣꯏꯗ ꯕꯤꯠ ꯂꯩꯒꯅꯤ